ꯍꯦ ꯏꯅꯥꯎ ꯗ꯭ꯔꯥꯏꯚꯔ ꯅꯪꯅ ꯉꯁꯤꯗꯤ ꯅꯌꯥꯝꯕꯒꯤ ꯃꯇꯦꯡ ꯆꯥꯎꯅ ꯇꯧꯕꯤꯔꯦ ꯀꯩꯒꯨꯝꯕ ꯅꯪ ꯂꯥꯛꯑꯝꯗ꯭ꯔꯗꯤ ꯑꯩꯁꯨ ꯉꯁꯤꯁꯤ ꯌꯨꯝ ꯌꯧꯗꯅ ꯑꯗꯨꯝ ꯊꯕꯛ ꯏꯪꯈꯥꯡ ꯅꯪꯅꯗꯅ ꯂꯝꯕꯤꯗ ꯑꯗꯨꯝ ꯂꯦꯛꯑꯝꯃꯗꯧꯅꯤ ꯅꯪꯅ ꯁꯨꯃꯥꯏꯅ ꯄꯨꯛꯆꯦꯜ ꯆꯥꯎꯅ ꯃꯇꯦꯡ ꯄꯥꯡꯂꯤꯁꯦ ꯄꯥꯡꯕꯤꯕꯁꯦ ꯅꯌꯥꯝꯕꯅ ꯌꯥꯝ ꯍꯔꯥꯎꯋꯦ ꯅꯪꯕꯨ ꯌꯥꯝ ꯊꯥꯒꯠꯄ ꯐꯣꯡꯗꯣꯛꯆꯔꯤ ꯅꯪꯅ ꯇꯧꯔꯨ ꯇꯧꯔꯨꯕ ꯊꯕꯛꯇ ꯃꯥꯏ ꯄꯥꯛꯄ ꯑꯣꯏꯌꯣ ꯅꯌꯥꯝꯕꯅ ꯀꯩꯒꯨꯝꯕ ꯃꯇꯦꯡ ꯄꯥꯡꯕ ꯉꯝꯕ ꯃꯇꯥꯡ ꯂꯥꯛꯄ ꯃꯇꯝꯗꯁꯨ ꯅꯪꯒꯤꯗꯃꯛ ꯃꯇꯦꯡ ꯑꯃꯨꯛ ꯄꯥꯡꯒꯦ